ꯑꯩꯅ ꯊꯣꯡꯅꯕ ꯍꯣꯠꯅꯈꯤꯕꯗ ꯈ꯭ꯋꯥꯏꯗꯒꯤ ꯂꯨꯕ ꯂꯨꯅ ꯊꯣꯡꯕ ꯃꯑꯣꯡ ꯑꯗꯨꯗꯤ ꯎꯇꯤ ꯊꯣꯡꯕꯅꯤ ꯎꯇꯤ ꯊꯣꯡꯕ ꯍꯥꯏꯕꯁꯤ ꯑꯩꯈꯣꯏꯒꯤ ꯃꯩꯇꯩꯒꯤ ꯇ꯭ꯔꯦꯗꯤꯁꯅꯦꯜ ꯐꯨꯗꯅꯤ ꯑꯗꯨꯒ ꯑꯩꯈꯣꯏ ꯃꯩꯇꯩ ꯈꯛꯇ ꯅꯠꯇꯅ ꯃꯅꯤꯄꯨꯔꯗ ꯈꯨꯟꯗꯥꯃꯤꯟꯅꯔꯤꯕ ꯀꯥꯡꯂꯨꯞ ꯈꯨꯗꯤꯡꯃꯛꯅꯁꯨ ꯌꯥꯝꯅ ꯄꯥꯝꯕ ꯃꯊꯦꯜ ꯑꯃ ꯑꯣꯏꯅ ꯆꯥꯅꯩ ꯎꯇꯤ ꯊꯣꯡꯕ ꯍꯥꯏꯕꯁꯦ ꯃꯈꯜ ꯑꯅꯤ ꯊꯣꯛꯅ ꯂꯩ ꯃꯈꯜꯁꯤꯡ ꯑꯗꯨꯗꯤ ꯍꯋꯥꯏ ꯎꯇꯤ ꯑꯃꯁꯨꯡ ꯎꯇꯤ ꯑꯁꯪꯕ ꯑꯩꯅ ꯌꯥꯝꯅ ꯄꯥꯝꯖꯕ ꯃꯑꯣꯡ ꯑꯁꯤꯅ ꯎꯇꯤ ꯑꯁꯪꯕꯒꯤ ꯃꯑꯣꯡ ꯑꯁꯤꯅꯤ ꯎꯇꯤ ꯑꯁꯪꯕꯁꯦ ꯊꯣꯡꯕꯒꯤ ꯃꯑꯣꯡ ꯑꯁꯦ ꯍꯥꯏꯖꯔꯛꯀꯦ ꯎꯇꯤ ꯑꯁꯪꯕꯁꯦ ꯑꯍꯥꯟꯕꯗ ꯆꯦꯡ ꯁꯣꯗꯥ ꯑꯗꯨꯒ ꯃꯅꯥ ꯃꯁꯤꯡꯗ ꯈ꯭ꯋꯥꯏꯗꯒꯤ ꯃꯔꯨꯑꯣꯏꯅ ꯍꯥꯞꯇꯕ ꯌꯥꯗꯕ ꯄꯥꯡꯈꯣꯛꯂꯥ ꯃꯅꯥ ꯁꯦꯕꯣꯠ ꯃꯅꯥ ꯑꯝꯐꯨꯏ ꯃꯅꯥ ꯑꯗꯨꯒ ꯈꯥꯃꯦꯟ ꯑꯁꯤꯟꯕ ꯃꯅꯥ ꯑꯁꯤꯅꯆꯤꯡꯕ ꯑꯇꯩ ꯑꯇꯩ ꯑꯁꯪꯕ ꯃꯅꯥ ꯃꯁꯤꯡ ꯀꯌꯥ ꯑꯃ ꯁꯦꯕꯣꯠ ꯇꯣꯔꯕꯣꯠ ꯂꯣꯏꯅ ꯍꯥꯞꯄ ꯌꯥꯏ ꯁꯤꯁꯤꯡꯁꯤ ꯐꯖꯅ ꯍꯥꯞꯄꯤꯔꯒꯅꯤ ꯑꯗꯨꯒ ꯁꯣꯗꯥꯁꯤꯁꯨ ꯃꯩ ꯃꯊꯛꯇ ꯊꯥꯡꯒꯠꯇ꯭ꯔꯤꯉꯩꯗ ꯏꯪꯉꯤꯀꯥꯟꯗ ꯍꯥꯞꯄꯤꯔꯅꯤ ꯑꯗꯨꯒ ꯉꯥꯔꯤꯁꯨ ꯈꯤꯇꯪ ꯍꯥꯞꯄ ꯌꯥꯏ ꯃꯔꯝꯗꯤ ꯍꯣꯔꯦꯟ ꯁꯣꯗꯥ ꯑꯁꯤꯅ ꯃꯩꯁꯦ ꯏꯁꯤꯡꯁꯦ ꯃꯩ ꯏꯁꯤꯡ ꯍꯥꯞꯄꯒ ꯃꯩꯗ ꯊꯥꯡꯒꯠꯄ ꯃꯇꯝꯗ ꯄꯥꯊꯔꯛꯇꯅꯕꯅꯤ ꯑꯁꯨꯃꯥꯏ ꯇꯧꯅ ꯃꯩꯗ ꯊꯥꯡꯒꯠꯄꯤꯔꯅꯤ ꯏꯁꯤꯡ ꯍꯥꯞꯄꯒ ꯑꯗꯨꯒ ꯊꯣꯡꯉꯅꯤ ꯐꯖꯅ ꯑꯣꯠꯄ ꯌꯥꯗꯦ ꯄꯪꯑꯣꯠꯇ ꯑꯣꯠꯄ ꯌꯥꯗꯦ ꯑꯗꯨꯝ ꯐꯖꯅ ꯃꯨꯟꯅꯕ ꯆꯦꯡꯁꯦ ꯆꯥꯛ ꯑꯣꯟꯅꯕ ꯃꯨꯟꯅꯕ ꯐꯖꯅ ꯊꯣꯡꯕꯤꯔꯅꯤ ꯑꯗꯨꯒ ꯃꯨꯜꯂꯦ ꯍꯥꯏꯔꯛꯄ ꯃꯇꯝ ꯑꯗꯨꯗ ꯑꯣꯠꯄ ꯍꯧꯕ ꯌꯥꯔꯦ ꯑꯗꯨꯗ ꯑꯣꯠꯄꯤꯔꯅꯤ ꯐꯖꯅ ꯇꯣꯏꯅ ꯐꯖꯅ ꯐꯖꯅ ꯇꯣꯏꯅ ꯇꯣꯏꯅ ꯑꯣꯠꯄꯤꯔꯅꯤ ꯑꯗꯨꯒ ꯐꯖꯅ ꯃꯨꯜꯍꯜꯂꯅꯤ ꯆꯦꯡꯁꯦ ꯆꯦꯡ ꯑꯣꯏꯅ ꯑꯣꯏꯍꯟꯗꯕ ꯃꯀꯨꯞ ꯃꯀꯨꯞ ꯃꯀꯨꯞ ꯇꯥꯍꯟꯈ꯭ꯔꯒ ꯆꯦꯡ ꯑꯣꯏꯅ ꯃꯄꯨꯝ ꯃꯄꯨꯝ ꯌꯥꯎꯗ꯭ꯔꯕ ꯃꯇꯝꯗ ꯐꯖꯅ ꯃꯨꯜꯂꯦ ꯍꯥꯏꯔꯛꯄ ꯃꯇꯝꯁꯤꯗ ꯊꯥꯡꯊꯕꯤꯔꯅꯤ ꯊꯥꯡꯊꯔꯒ ꯑꯃꯨꯛ ꯑꯩꯈꯣꯏꯅ ꯀꯔꯤ ꯅꯥꯀꯨꯞꯄꯤ ꯃꯅꯥ ꯑꯗꯒꯤ ꯅꯥꯀꯨꯞꯄꯤ ꯃꯔꯨ ꯇꯤꯜꯍꯧ ꯆꯅꯝ ꯇꯦꯖꯄꯇꯥ ꯑꯁꯤꯅꯆꯤꯡꯕꯁꯤꯡꯁꯦ ꯐꯖꯅ ꯊꯥꯎ ꯁꯥꯍꯟꯕꯤꯔꯒ ꯊꯥꯎ ꯑꯗꯨꯗ ꯊꯥꯗꯕꯤꯔꯅꯤ ꯉꯧꯔꯅꯤ ꯑꯗꯨꯒ ꯉꯁꯥꯏꯒꯤ ꯎꯇꯤ ꯑꯩꯈꯣꯏꯅ ꯊꯣꯡꯗꯣꯛꯈ꯭ꯔꯕ ꯄꯣꯠ ꯑꯗꯨꯗꯅꯦ ꯑꯗꯨꯗ ꯀꯩꯅꯣ ꯁꯣꯛ ꯇꯧꯕꯤꯔꯅꯤ ꯐꯖꯅ ꯁꯣꯛ ꯇꯧꯔꯕ ꯃꯇꯨꯡꯗ ꯑꯣꯠꯀꯅꯤ ꯐꯖꯅ ꯁꯣꯛ ꯇꯧꯔꯤꯕ ꯊꯥꯎ ꯑꯗꯨꯒ ꯎꯇꯤ ꯑꯗꯨꯒ ꯃꯁꯥꯗꯣ ꯀꯩꯅꯣ ꯇꯧꯅꯕ ꯑꯣꯏꯁꯤꯟꯃꯤꯟꯅꯅꯕ ꯐꯖꯅ ꯊꯣꯡꯕꯤꯔꯅꯤ ꯑꯗꯨꯒ ꯐꯖꯅ ꯕ꯭ꯔꯤꯛ ꯕ꯭ꯔꯤꯛ ꯕ꯭ꯔꯤꯛ ꯁꯧꯍꯟꯕꯤꯔꯅꯤ ꯑꯗꯨꯒ ꯃꯨꯜꯂꯦ ꯍꯥꯏꯔꯛꯄ ꯃꯇꯝꯗ ꯊꯨꯝ ꯊꯥꯛꯄꯤꯔꯅꯤ ꯊꯨꯝ ꯊꯥꯛꯄꯤꯔꯒ ꯑꯩꯈꯣꯏꯅ ꯁꯪꯒꯣꯝ ꯍꯥꯞꯄ ꯌꯥꯏ ꯁꯪꯒꯣꯝ ꯍꯥꯞꯄꯤꯔꯅꯤ ꯁꯪꯒꯣꯝ ꯈꯔ ꯍꯩꯖꯤꯟꯕꯤꯔꯅꯤ ꯑꯗꯨꯒ ꯐꯖꯅ ꯑꯣꯠꯄꯤꯔꯅꯤ ꯑꯗꯨꯒ ꯃꯍꯥꯎ ꯂꯩꯅ ꯆꯥꯕꯤꯕ ꯌꯥꯔꯒꯅꯤ